ꯅꯍꯥꯛ ꯚꯤꯗꯤꯑꯣ ꯀꯣꯟꯇ꯭ꯔꯦꯛ ꯁ꯭ꯇꯔꯤꯃꯤꯡꯅ ꯒꯦꯃꯤꯡ ꯏꯟꯗꯁꯇ꯭ꯔꯤꯗ ꯌꯥꯝ ꯃꯔꯨ ꯑꯣꯏꯅ ꯂꯩꯕꯅꯤ ꯑꯍꯥꯟꯕꯗ ꯒꯦꯝꯁꯀꯤ ꯄꯣꯄꯨꯂꯔꯤꯇꯤꯒ ꯌꯥꯎꯕꯁꯨ ꯍꯦꯟꯒꯠꯄꯤꯕꯅꯤ ꯁ꯭ꯇꯔꯤꯃꯤꯡ ꯇꯧꯔꯗꯤ ꯃꯤ ꯃꯌꯥꯝ ꯌꯦꯡꯕ ꯌꯥꯎꯕꯅꯤ ꯃꯁꯛ ꯃꯐꯝ ꯂꯩꯇ꯭ꯔꯁꯨ ꯒꯦꯝꯁꯀꯤ ꯗꯥꯎꯟꯂꯣꯠ ꯇꯧꯕꯁꯨ ꯍꯦꯟꯒꯠꯂꯅꯤ ꯑꯅꯤꯁꯨꯕꯗ ꯃꯥꯔꯀꯦꯠꯇꯤꯡꯗꯁꯨ ꯒꯦꯝꯁ ꯗꯦꯚꯂꯞꯄꯔꯁꯀꯤ ꯄꯣꯄꯨꯂꯔꯤꯇꯤ ꯍꯦꯟꯒꯠꯄꯅꯤ ꯀꯟꯇꯦꯛꯁ ꯁ꯭ꯀ꯭ꯔꯦꯆꯔꯁꯤꯡꯒꯤ ꯐꯥꯏꯅꯥꯟꯁꯤꯌꯦꯜꯁꯨ ꯌꯥꯝ ꯁ꯭ꯇꯦꯕꯜ ꯑꯣꯏꯔꯅꯤ ꯃꯔꯝꯗꯤ ꯁ꯭ꯇ꯭ꯔꯤꯃꯤꯡ ꯇꯧꯕ ꯀꯥꯟꯗ ꯁꯞꯁꯀ꯭ꯔꯥꯏꯕꯔꯁꯤꯡꯅ ꯗꯣꯅꯦꯠ ꯄꯩꯁꯥ ꯄꯤꯕ ꯌꯥꯎꯕ ꯚ꯭ꯌꯨꯁꯇꯒꯤ ꯐꯪꯕ ꯌꯥꯎꯕꯅꯤ ꯀꯝꯄꯤꯇꯤꯁꯟꯒꯨꯝꯕꯁꯨ ꯄ꯭ꯂꯦꯠꯐ꯭ꯣꯔꯝ ꯑꯃ ꯂꯩꯕꯅꯤ ꯃꯥꯂꯦꯝꯒꯤ ꯃꯌꯥꯝ ꯀ꯭ꯋꯥꯂꯤꯐꯥꯏ ꯑꯣꯏꯕꯁꯤꯡꯁꯦ ꯑꯗꯨꯅ ꯁ꯭ꯇ꯭ꯔꯤꯃꯤꯡ ꯇꯧꯕꯁꯦ ꯒꯦꯝꯃꯤꯡ ꯏꯟꯗꯁꯇ꯭ꯔꯤꯗ ꯌꯥꯝ ꯃꯔꯨ ꯑꯣꯏꯕꯅꯤ